ꯑꯉꯥꯡꯁꯤꯡꯗ ꯃꯅꯤꯄꯨꯔꯤ ꯂꯣꯜ ꯇꯝꯕꯤꯕꯁꯦ ꯌꯥꯝꯅ ꯃꯔꯨꯑꯣꯏ ꯃꯔꯝꯗꯤ ꯃꯅꯤꯄꯨꯔꯤ ꯂꯣꯜ ꯍꯥꯏꯕꯁꯦ ꯑꯩꯈꯣꯏ ꯃꯅꯤꯄꯨꯔꯤꯒꯤ ꯁꯤꯡꯒꯤꯗꯤ ꯏꯃꯥꯂꯣꯜ ꯑꯣꯏꯗꯧꯔꯤꯕꯅꯤ ꯑꯗꯨꯅ ꯑꯩꯈꯣꯏꯅ ꯏꯃꯥꯂꯣꯜ ꯈꯪꯕ ꯍꯥꯏꯕꯁꯦ ꯃꯅꯤꯄꯨꯔꯤ ꯃꯆꯥ ꯑꯃ ꯑꯣꯏꯅꯗꯤ ꯌꯥꯝꯅ ꯃꯔꯨꯑꯣꯏ ꯏꯃꯥꯂꯣꯜꯁꯦ ꯈꯪꯕꯗꯒꯤ ꯑꯩꯁꯦ ꯏꯃꯥ ꯂꯩꯕꯥꯛꯁꯦ ꯅꯨꯡꯁꯤꯍꯟꯕ ꯉꯝꯃꯛꯀꯗꯣꯏꯅꯤ ꯑꯗꯨꯒ ꯑꯩꯈꯣꯏꯒꯤ ꯆꯠꯅ ꯂꯣꯟꯆꯠ ꯊꯥꯏꯅꯗꯒꯤ ꯂꯩꯖꯔꯛꯄ ꯑꯩꯈꯣꯏꯒꯤ ꯀꯜꯆꯔꯁꯤꯁꯨ ꯉꯥꯛꯅ ꯊꯝꯅꯤꯡꯂꯛꯀꯅꯤ ꯑꯗꯨꯒ ꯑꯩꯈꯣꯏꯒꯤ ꯃꯅꯤꯄꯨꯔꯒꯤ ꯑꯣꯏꯕ ꯊꯥꯏꯅꯗꯒꯤ ꯂꯩꯖꯔꯛꯏꯕ ꯃꯥꯒꯤ ꯃꯅꯤꯄꯨꯔꯤꯒꯤ ꯂꯣꯜ ꯂꯤꯇꯔꯦꯆꯔ ꯁꯩꯔꯦꯡ ꯋꯥꯔꯦꯡꯅꯆꯤꯡꯕꯁꯦ ꯁꯤ ꯈꯪꯕꯅ ꯑꯩꯈꯣꯏꯒꯤ ꯈꯨꯅꯥꯏꯁꯤꯗꯁꯨ ꯑꯆꯧꯕ ꯆꯥꯎꯈꯠꯂꯛꯄꯗ ꯃꯔꯨꯑꯣꯏꯅ ꯀꯂꯥꯒꯤ ꯂꯝꯗ ꯆꯥꯎꯈꯠꯂꯛꯄꯗꯁꯨ ꯑꯗꯨꯛꯀꯤ ꯃꯇꯤꯛ ꯌꯥꯝꯅ ꯆꯥꯎꯅ ꯊꯧꯗꯥꯡ ꯌꯥꯏ ꯑꯗꯨꯒ ꯃꯩꯇꯩ ꯃꯆꯥ ꯅꯠꯇ꯭ꯔꯒꯁꯨ ꯃꯅꯤꯄꯨꯔꯗ ꯂꯩꯔꯤꯕ ꯐꯨꯔꯨꯞ ꯈꯨꯗꯤꯡꯃꯛꯅ ꯏꯃꯥꯂꯣꯜ ꯍꯩꯕ ꯍꯥꯏꯕꯁꯦ ꯑꯩꯈꯣꯏꯒꯤ ꯃꯅꯤꯄꯨꯔꯤ ꯂꯣꯜ ꯍꯩꯕ ꯍꯥꯏꯕꯁꯦ ꯌꯥꯝꯅ ꯃꯔꯨꯑꯣꯏ ꯃꯅꯤꯄꯨꯔꯤꯗ ꯂꯩꯕꯗ ꯉꯁꯥꯏꯒꯤ ꯃꯅꯤꯄꯨꯔꯤ ꯂꯣꯜ ꯍꯩꯕꯁꯤꯅ ꯉꯁꯥꯏꯒꯤ ꯑꯩꯈꯣꯏꯒꯤ ꯃꯤꯑꯣꯏ ꯑꯅꯤꯒꯤ ꯃꯔꯛꯇ ꯑꯣꯏꯒꯦ ꯐꯨꯔꯨꯞ ꯑꯅꯤꯒꯤ ꯃꯔꯛꯇ ꯐꯥꯎꯅ ꯂꯣꯜ ꯑꯣꯏꯕꯗꯁꯨ ꯌꯥꯝꯅ ꯆꯥꯎꯅ ꯃꯇꯦꯡ ꯄꯥꯡꯉꯤ